ꯑꯩꯈꯣꯏ ꯏꯆꯤꯜ ꯏꯅꯥꯎ ꯇꯔꯨꯛ ꯁꯨꯖꯩ ꯏꯆꯤꯜ ꯏꯅꯥꯎ ꯅꯨꯄꯥ ꯑꯅꯤ ꯅꯨꯄꯤ ꯃꯔꯤꯅꯤ ꯅꯨꯄꯤ ꯑꯍꯨꯝ ꯑꯩꯈꯣꯏ ꯏꯆꯤꯜ ꯏꯅꯥꯎ ꯑꯍꯨꯝꯁꯤꯅ ꯐꯤ ꯁꯥꯏ ꯑꯩꯒꯤ ꯏꯆꯦ ꯑꯅꯤꯗꯤ ꯐꯤ ꯐꯅꯦꯛꯀꯨꯝꯕ ꯁꯥꯕ ꯄꯥꯝꯃꯤ ꯑꯩꯗꯤ ꯋꯥꯡꯈꯩ ꯐꯤ ꯁꯥꯖꯩ ꯅꯨꯄꯤ ꯑꯃꯅ ꯏꯇꯣꯟ ꯇꯣꯟꯕ ꯏꯅꯥꯎ ꯅꯨꯄꯤꯗꯨꯅ ꯂꯥꯏꯔꯤꯛ ꯇꯝꯖꯔꯤ ꯏꯅꯥꯎꯄꯥ ꯑꯅꯤꯗꯨꯅ ꯃꯗꯨꯅ ꯑꯃꯗꯤ ꯊꯕꯛ ꯇꯧꯔꯦ ꯑꯥꯔꯃꯤ ꯑꯃꯅ ꯑꯃꯗꯨꯁꯨ ꯂꯥꯏꯔꯤꯛ ꯇꯝꯖꯔꯤ